ꯑꯩ ꯏꯝꯐꯥꯜꯗꯨꯗ ꯆꯠꯅꯤꯡꯉꯦ ꯑꯗꯨꯕꯨ ꯃꯣꯏ ꯃꯣꯏ ꯂꯝꯕꯤ ꯁꯦꯝꯃꯦ ꯍꯥꯏꯕꯒꯨꯝ ꯇꯧꯏ ꯑꯗꯨꯅ ꯃꯣꯏ ꯂꯝꯕꯤ ꯁꯦꯝꯃꯁꯨ ꯀꯔꯝꯕ ꯂꯝꯕꯤ ꯏꯜꯂꯒ ꯑꯩꯕꯨ ꯊꯤꯟꯕꯤꯕ ꯉꯝꯒꯅꯤ ꯍꯣꯏ ꯑꯗꯨ ꯑꯗꯨ ꯑꯣꯏꯕ ꯇꯥꯔꯁꯨ ꯀꯔꯝꯕ ꯀꯔꯝꯕ ꯏꯁꯇꯥꯏꯜꯗ ꯑꯩꯕꯨ ꯊꯤꯟꯕꯤꯕ ꯉꯝꯒꯅꯤ ꯃꯤꯅꯤꯠ ꯀꯌꯥꯗ ꯑꯩꯕꯨ ꯑꯗꯨ ꯏꯝꯐꯥꯜꯗ ꯌꯧꯍꯟꯕꯤꯕ ꯉꯝꯒꯅꯤ ꯃꯣꯏ ꯃꯣꯏ ꯂꯝꯕꯤ ꯃꯣꯏ ꯂꯝꯕꯤ ꯌꯥꯝ ꯀꯟꯅ ꯁꯦꯝꯃꯤ ꯍꯥꯏꯕꯒꯨꯝ ꯇꯥꯏ ꯑꯗꯨꯅ ꯑꯩꯕꯨ ꯑꯗꯨ ꯏꯝꯐꯥꯜꯗ ꯀꯔꯝ ꯀꯔꯝꯍꯥꯏꯅ ꯀꯔꯝꯍꯥꯏꯅ ꯊꯤꯟꯒꯗꯒꯦ ꯑꯩꯕꯨ ꯏꯝꯐꯥꯜꯗ ꯌꯧꯕ ꯌꯧꯍꯟꯕ ꯉꯝꯒꯅꯤ ꯍꯥꯏꯅ ꯅꯪ ꯅꯉꯣꯟꯗ ꯑꯩꯅ ꯃꯇꯦꯡ ꯅꯤꯖꯔꯤ